ꯁꯥꯥꯟꯅꯕꯁꯤꯅ ꯃꯤꯑꯣꯏꯕꯗ ꯀꯥꯟꯅꯕ ꯀꯌꯥ ꯑꯃ ꯄꯤ ꯁꯥꯟꯅꯔꯤꯕ ꯇꯤꯝ ꯃꯁꯦꯟ ꯌꯥꯝ ꯔꯦꯁꯄꯦꯛ ꯂꯩꯅ ꯁꯥꯟꯅꯔꯒꯗꯤ ꯌꯥꯝꯅ ꯅꯨꯡꯉꯥꯏꯖꯕ

ꯁꯥꯟꯅꯕꯁꯤꯅ ꯁꯛꯇꯥꯛꯆꯕꯁꯨ ꯉꯝꯖꯩ ꯈꯪꯅꯗꯕ ꯃꯤꯁꯨ ꯀꯌꯥꯃꯔꯨꯝ ꯈꯪꯅꯔꯛꯄꯁꯨ ꯍꯦꯜꯂꯤ ꯑꯩ ꯏꯁꯥꯃꯛꯁꯨ ꯚꯣꯂꯤꯕꯣꯜ ꯁꯥꯟꯅꯩ ꯁꯥꯟꯅꯕꯁꯤ ꯌꯥꯝ ꯅꯨꯡꯉꯥꯏ ꯁꯥꯟꯅꯔꯤꯕ ꯇꯤꯝ ꯃꯁꯦꯟ ꯌꯥꯝꯅ ꯅꯣꯔꯃꯦꯜ ꯑꯃꯗꯤ ꯏꯪ ꯇꯞꯅ ꯁꯥꯟꯅꯕꯀꯥꯟꯗ ꯌꯥꯝꯅ ꯅꯨꯡꯉꯥꯏꯖꯕꯁꯨ ꯐꯤꯜ ꯑꯗꯨꯝ ꯐꯥꯎꯖꯩ ꯁꯥꯟꯅꯕꯁꯤ ꯑꯦꯛꯁꯔꯁꯥꯏꯁ ꯃꯈꯜ ꯑꯃꯅꯤ ꯁꯥꯟꯅꯕ ꯃꯇꯝꯗ ꯁꯥꯟꯅꯗ꯭ꯔꯤꯉꯩꯗ ꯃꯤꯑꯣꯏꯕ ꯑꯃꯒ ꯑꯃꯒ ꯈꯨꯠ ꯁꯣꯛꯅꯗꯅ ꯍꯦꯟ ꯁꯦꯛ ꯇꯧꯗꯅ ꯁꯥꯟꯅꯕꯁꯤꯅ ꯌꯥꯝ ꯅꯨꯡꯉꯥꯏꯖꯕꯁꯨ ꯑꯣꯏ ꯁꯥꯟꯅꯔꯤꯕꯃꯈꯩ ꯗꯤꯁꯤꯄ꯭ꯂꯤꯟ ꯑꯃꯃꯝꯒ ꯂꯣꯏꯅꯅ ꯁꯥꯟꯅꯔꯕꯗꯤ ꯏꯁꯥꯗꯁꯨ ꯌꯥꯝꯅ ꯃꯈꯣꯏꯕꯨ ꯔꯦꯁꯄꯦꯛ ꯇꯧꯔꯒ ꯁꯥꯟꯅ ꯁꯥꯟꯅꯒꯅꯤ ꯍꯥꯏꯅꯁꯨ ꯈꯜꯂꯤ ꯃꯌꯥꯝꯁꯨ ꯁꯥꯟꯅꯕ ꯍꯥꯏꯕꯁꯤ ꯁꯥꯟꯅꯕꯤꯌꯨ ꯌꯥꯝ ꯅꯨꯡꯉꯥꯏꯕ ꯃꯈꯜ ꯑꯃꯅꯤ ꯃꯥꯂꯦꯝꯗ ꯁꯛꯇꯥꯛꯆꯕ ꯑꯃꯁꯨ ꯑꯣꯏꯔꯤꯕꯅꯤ ꯁꯥꯟꯅꯕ ꯍꯥꯏꯕ ꯃꯁꯥꯟꯅꯁꯤ